ꯍꯣꯏ ꯑꯩꯒꯤ ꯏꯐꯝꯗꯁꯨ ꯊꯥꯏꯅ ꯅꯝꯈꯤꯕ ꯐꯣꯇꯣꯁꯤꯡꯒꯤ ꯑꯔꯤꯕ ꯍꯥꯔꯠ ꯀꯣꯄꯤꯁꯤꯡ ꯂꯩꯖꯩ ꯑꯗꯨꯒ ꯉꯁꯥꯏꯒꯤ ꯍꯥꯟꯅ ꯅꯝꯈꯤꯕ ꯑꯔꯤꯕ ꯐꯣꯇꯣꯁꯤꯡ ꯗꯨꯒ ꯍꯧꯖꯤꯛ ꯀꯩꯍꯥꯏꯅꯤ ꯗꯤꯖꯤꯇꯦꯜ ꯐꯣꯇꯣꯁꯤꯡ ꯑꯗꯨꯝ ꯍꯥꯏꯗꯤ ꯌꯦꯡꯅꯕꯀꯥꯟꯗ ꯁꯦꯟꯇꯤꯃꯦꯟꯇꯦꯜ ꯚꯦꯂꯨꯗ ꯌꯦꯡꯉꯨꯔꯀꯥꯟꯗ ꯀꯔꯝꯕꯅ ꯍꯦꯟꯅ ꯍꯥꯏꯗꯤ ꯁꯦꯟꯇꯤꯃꯦꯟꯇꯦꯜ ꯚꯦꯂꯨꯗꯣ ꯂꯩꯒꯦ ꯍꯥꯏ ꯇꯥꯔꯒꯗꯤ ꯑꯗꯨꯗꯣ ꯃꯤꯃꯤꯗꯗꯤ ꯄꯨꯗꯤ ꯄꯨꯔꯅꯤ ꯑꯗꯣ ꯑꯩ ꯏꯁꯥꯒꯤ ꯑꯣꯏꯅꯗꯤ ꯀꯩꯁꯨ ꯌꯥꯝ ꯀꯟꯅ ꯈꯦꯠꯅꯕ ꯂꯩꯇꯦꯅꯗꯤ ꯈꯜꯂꯦ ꯑꯗꯣ ꯍꯥꯏꯗꯤ ꯊꯥꯏꯅꯒꯤ ꯃꯇꯝꯗꯗꯤꯀꯣ ꯉꯁꯥꯏꯒꯤ ꯍꯥꯏꯗꯤ ꯇꯦꯛꯅꯣꯂꯣꯖꯤꯁꯤꯅ ꯈꯔ ꯍꯧꯖꯤꯛ ꯂꯩꯔꯤꯕ ꯁꯨꯃꯥꯏꯅ ꯌꯧꯔꯛꯇ꯭ꯔꯤꯀꯥꯟꯗ ꯁꯨꯃꯥꯏꯅ ꯆꯥꯎꯈꯠꯂꯛꯇ꯭ꯔꯤꯀꯥꯟꯒꯤ ꯃꯇꯝꯗ ꯉꯁꯥꯏꯒꯤ ꯅꯝꯕ ꯌꯥꯕ ꯐꯣꯇꯣ ꯐꯣꯇꯣꯒꯤ ꯏꯁꯄꯦꯁ ꯃꯦꯃꯣꯔꯤꯒꯨꯝꯕꯁꯤꯁꯨ ꯈꯔ ꯂꯤꯃꯤꯇꯦꯠ ꯑꯣꯏꯕꯅꯤꯅ ꯐꯣꯇꯣꯒꯨꯝꯕꯁꯦ ꯄꯨꯡꯅꯝꯗ ꯅꯝꯗꯦ ꯑꯗꯨꯝ ꯈꯔ ꯆꯥꯎꯔꯥꯛꯄ ꯈꯔ ꯑꯩꯈꯣꯏꯅ ꯂꯨꯅ ꯈꯟꯖꯕ ꯈꯔ ꯅꯝꯃꯒ ꯑꯗꯨꯃꯥꯏꯅ ꯍꯥꯔꯠ ꯀꯣꯄꯤ ꯑꯣꯏꯅ ꯊꯝꯈꯤꯕꯅ ꯍꯦꯜꯂꯦ ꯑꯗꯨꯒ ꯍꯧꯖꯤꯛꯁꯤꯅ ꯑꯗꯨꯝ ꯍꯥꯏꯗꯤ ꯈꯨꯠꯇ ꯊꯣꯛꯄ ꯄꯣꯠ ꯑꯃ ꯑꯣꯏꯕꯅꯤꯅ ꯑꯗꯨꯝ ꯌꯥꯔꯤꯈꯣꯏ ꯑꯌꯥꯝꯕ ꯑꯗꯤ ꯄꯣꯠ ꯃꯆꯥꯗꯒꯤ ꯍꯧꯔꯒ ꯑꯆꯧꯕ ꯐꯥꯎꯁꯦ ꯂꯣꯏꯃꯛ ꯑꯦꯕ꯭ꯔꯤꯊꯤꯡ ꯂꯣꯏꯃꯛ ꯀꯦꯞꯆꯔ ꯇꯧꯅꯕ ꯑꯗꯨꯝ ꯄꯣꯠ ꯑꯌꯥꯝꯕ ꯂꯣꯏꯃꯛ ꯀꯦꯞꯆꯔ ꯇꯧꯅꯕ ꯑꯗꯨꯝ ꯍꯣꯠꯅꯩꯗꯅ ꯑꯗꯨꯗꯨꯅ ꯑꯗꯨꯃꯥꯏꯅ ꯌꯦꯡꯕ ꯀꯥꯟꯗꯗꯤ ꯍꯥꯏꯕꯗꯤ ꯑꯩꯈꯣꯏꯅ ꯍꯧꯖꯤꯛ ꯅꯝꯕ ꯍꯧꯖꯤꯛ ꯍꯧꯖꯤꯛ ꯂꯩꯔꯤꯕ ꯗꯤꯖꯤꯇꯦꯜ ꯀꯣꯄꯤꯗꯗꯤ ꯀꯩꯁꯨ ꯌꯥꯝ ꯀꯟꯅ ꯁꯦꯟꯇꯤꯃꯦꯟꯇꯦꯜ ꯚꯦꯂꯨ ꯂꯩꯇꯕ ꯄꯣꯠꯁꯨ ꯑꯗꯨꯝ ꯌꯥꯎꯋꯦ ꯕꯠ ꯑꯗꯨꯕꯨ ꯑ ꯑꯗꯨꯝ ꯁꯦꯟꯇꯤꯃꯦꯟꯇꯦꯜ ꯚꯦꯂꯨ ꯑꯗꯨꯝ ꯌꯥꯝꯅ ꯋꯥꯡꯅ ꯌꯥꯎꯕ ꯄꯣꯠꯁꯨ ꯑꯗꯨꯝ ꯌꯥꯎꯑꯦ ꯑꯗꯨꯗꯨꯅ ꯐꯣꯇꯣ ꯐꯣꯇꯣꯗꯨꯗ ꯑꯣꯏꯅ ꯄꯨꯕ꯭ꯔꯥꯅ ꯈꯜꯂꯦ ꯍꯥꯏꯗꯤ ꯗꯤꯖꯤꯇꯦꯜ ꯀꯣꯄꯤ ꯍꯧꯖꯤꯛ ꯂꯩꯔꯤꯁꯤꯒ ꯊꯥꯏꯅ ꯂꯩꯈꯤꯕ ꯍꯥꯔꯠ ꯀꯣꯄꯤꯗꯨꯒ ꯑꯗꯨꯃꯥꯏꯅ ꯑꯣꯏꯅ ꯈꯦꯠꯅꯕ ꯅꯠꯇꯕ ꯍꯥꯏꯗꯤ ꯑꯩꯈꯣꯏ ꯉꯁꯥꯏꯒꯤ ꯄꯤꯛꯆꯔꯗꯨꯗ ꯐꯣꯇꯣꯗꯨꯗ ꯇꯥꯔꯤꯕ ꯃꯃꯤꯗꯣ ꯑꯗ ꯑꯣꯏꯅ ꯄꯨꯏꯌꯦꯅ ꯈꯜꯂꯦ ꯃꯥꯒꯤ ꯁꯦꯟꯇꯤꯃꯦꯟꯇꯦꯜ ꯚꯦꯂꯨꯁꯤꯗꯤ